ꯑꯩꯅ ꯕꯖꯥꯔꯗꯒꯤ ꯄꯥꯝꯅ ꯁꯅꯥ ꯑꯃ ꯂꯩꯔꯨꯏ ꯁꯅꯥ ꯃꯣꯍꯣꯔ ꯑꯃꯅꯦꯅ ꯂꯩꯔꯨꯔꯒ ꯁꯅꯥꯗꯨ ꯃꯣꯍꯣꯔꯁꯨ ꯐꯥꯔꯝꯗ꯭ꯔꯦ ꯑꯗꯨꯒ ꯃꯆꯨꯁꯨ ꯌꯥꯝ ꯐꯖꯔꯝꯗ꯭ꯔꯦ ꯁꯅꯥꯗꯨ ꯑꯩꯅ ꯄꯥꯝꯕ ꯄꯣꯠꯇꯨꯁꯨ ꯑꯣꯏꯗ꯭ꯔꯦ ꯁꯅꯥꯗꯨ ꯌꯥꯝꯅ ꯐꯠꯇꯦ ꯃꯆꯨꯁꯨ ꯀꯣꯔꯤ ꯆꯪꯗꯅ ꯑꯁꯦꯡꯕ ꯁꯅꯥꯁꯨ ꯑꯣꯏꯔꯝꯗ꯭ꯔꯦ ꯑꯩꯅ ꯄꯥꯝꯃꯦꯅ ꯂꯩꯔꯨꯔꯒ ꯁꯅꯥꯗꯨ ꯌꯥꯝ ꯐꯠꯇꯕ ꯄꯣꯠ ꯑꯣꯏꯔꯝꯃꯦ ꯃꯃꯟꯁꯨ ꯍꯦꯟꯖꯜꯂꯦ ꯑꯗꯨꯅ ꯁꯅꯥꯗꯨ ꯌꯥꯝ ꯐꯠꯇꯦ ꯄꯥꯝꯗ꯭ꯔꯦ ꯁꯅꯥꯗꯨ ꯌꯣꯜꯂꯤꯕ ꯃꯤꯗꯨꯅ ꯎꯜꯇꯥ ꯐꯨꯜꯇꯥ ꯄꯤꯖꯜꯂꯛꯇꯅ ꯃꯃꯟ ꯑꯃꯗꯨꯒ ꯃꯣꯍꯣꯔ ꯐꯥꯗꯕꯤ ꯁꯅꯥꯁꯨ ꯁꯦꯡꯉꯝꯗ꯭ꯔꯦ ꯃꯆꯨꯁꯨ ꯃꯆꯨꯗꯨꯁꯨ ꯁꯦꯡꯉꯝꯗꯕ ꯑꯗꯨꯒ ꯁꯅꯥꯗꯨꯁꯨ ꯅꯥꯅꯤꯡꯗꯁꯨ ꯁꯣꯏꯔꯝꯃꯦ ꯈꯣꯏꯕꯅ ꯗꯤꯖꯥꯏꯟꯗꯨꯁꯨ ꯑꯄꯥꯝꯕ ꯍꯥꯏꯕꯗꯨ ꯑꯣꯏꯔꯝꯗ꯭ꯔꯦ ꯂꯩꯔꯛꯏꯕ ꯁꯅꯥꯗꯨ ꯏꯐ ꯐꯖꯗꯕ ꯍꯥꯏꯕꯗꯨ ꯑꯣꯏꯔꯦ ꯃꯆꯨꯗꯨ ꯄꯨꯔꯥ ꯄꯨꯡꯉꯧ ꯉꯧꯔꯦ ꯃꯆꯨꯗꯨ ꯐꯖꯗ꯭ꯔꯦ ꯑꯗꯨ ꯁꯅꯥꯅꯦꯅ ꯐꯠꯇꯦ ꯌꯥꯝꯅ ꯑꯄꯥꯝꯕꯗꯨ ꯑꯣꯏꯗ꯭ꯔꯦ ꯁꯥꯅꯥꯗꯨ ꯁꯥꯅꯥ ꯐꯠꯇꯕ ꯁꯅꯥ ꯑꯣꯏꯔꯦ ꯑꯩꯅ ꯂꯩꯔꯨꯔꯤꯕ ꯁꯅꯥꯗꯨ ꯁꯦꯡꯗꯕ ꯁꯅꯥꯅꯤ ꯁꯦꯡꯗꯕ ꯑꯣꯏꯔꯝꯃꯦ ꯑꯩꯅꯗꯤ ꯑꯁꯦꯡꯕꯅꯦꯅ ꯂꯧꯔꯨꯔꯤꯕ ꯑꯗꯨꯒ ꯁꯥꯅꯥꯗꯨ ꯑꯁꯦꯡꯕ ꯑꯣꯏꯗ꯭ꯔꯦ ꯌꯥꯟꯖꯟꯅꯕ ꯀꯣꯔꯤ ꯌꯥꯟꯕ ꯁꯅꯥ ꯑꯣꯏꯔꯝꯗꯅ ꯑꯣꯔꯤꯖꯤꯅꯦꯜ ꯑꯣꯏꯔꯝꯗꯦ ꯁꯅꯥꯗꯨ ꯌꯥꯝ ꯐꯠꯇꯔꯦ ꯄꯥꯝꯗꯕ ꯁꯅꯥ ꯑꯣꯏꯔꯦ ꯑꯗꯨ ꯁꯅꯥꯅꯦꯅ ꯇꯧꯔꯤꯁꯤ ꯂꯩꯔꯨꯔꯒ ꯄꯩꯁꯥ ꯃꯃꯟ ꯆꯪꯕ ꯃꯈꯩ ꯂꯩꯔꯒ ꯐꯠꯇꯕ ꯁꯅꯥ ꯑꯣꯏꯗꯅ ꯋꯥꯈꯜꯁꯦ ꯌꯥꯝꯅ ꯅꯨꯡꯉꯥꯏꯇ꯭ꯔꯦ ꯑꯩ ꯁꯅꯥꯗꯨ ꯑꯗꯨ ꯋꯥꯈꯜꯁꯦ ꯅꯨꯡꯉꯥꯏꯇ꯭ꯔꯦ ꯁꯅꯥꯗꯨꯅ ꯐꯠꯂꯝꯗꯗꯅ ꯃꯣꯍꯣꯔꯁꯨ ꯐꯥꯗꯕ ꯃꯆꯨꯁꯨ ꯐꯖꯗꯕ ꯑꯗꯨꯅ ꯄꯨꯔꯥ ꯗꯥꯎꯟ ꯑꯣꯏꯔꯦ ꯋꯥꯈꯜꯁꯦ ꯐꯖꯗ꯭ꯔꯦ ꯄꯣꯠꯇꯨ ꯌꯦꯡꯕꯗ ꯌꯥꯗ꯭ꯔꯦ ꯐꯖꯗ꯭ꯔꯦ ꯃꯆꯨꯗꯨ ꯉꯥꯡꯗ꯭ꯔꯦ ꯁꯥꯅꯥꯒꯤ ꯃꯆꯨ ꯑꯁꯦꯡꯕꯗꯨ ꯑꯣꯏꯗ꯭ꯔꯦ ꯐꯠꯇꯕ ꯄꯤꯖꯜꯂꯛꯇꯅ ꯄꯩꯁꯥꯁꯨ ꯃꯥꯡꯕ ꯄꯣꯠꯇꯨꯁꯨ ꯐꯠꯇꯕ ꯑꯣꯏꯕ ꯋꯥꯈꯟꯁꯤ ꯌꯥꯝꯅ ꯅꯨꯡꯉꯥꯏꯇ꯭ꯔꯦ ꯁꯅꯥ ꯑꯃ ꯆꯦꯟꯖꯒꯦꯅ ꯂꯩꯔꯨꯕꯕꯨ ꯐꯠꯇꯕ ꯑꯣꯏꯔꯝꯗꯅ ꯍꯦꯛ ꯇꯣꯛꯏ ꯑꯐꯕ ꯄꯣꯠ ꯑꯣꯏꯔꯝꯗ꯭ꯔꯦ ꯑꯗꯨ ꯃꯔꯝ ꯆꯥꯕ ꯄꯣꯠ ꯄꯤꯕꯤꯔꯛꯇꯗꯅ ꯉꯁꯤ ꯑꯩ ꯗꯣꯁꯥ ꯇꯥꯔꯦ ꯑꯗꯨꯅ ꯁꯥꯅꯥꯗꯨ ꯌꯥꯝ ꯐꯠꯂꯝꯗꯔꯦ ꯌꯥꯝꯅ ꯅꯨꯡꯉꯥꯏꯇꯦ ꯃꯈꯣꯏꯅ ꯎꯜꯇꯥ ꯐꯨꯜꯇꯥ ꯄꯤꯖꯜꯂꯛꯏꯗꯨ ꯑꯩꯉꯣꯟꯗ ꯁꯅꯥꯗꯨ ꯐꯖꯕ ꯁꯅꯥ ꯑꯃ ꯆꯦꯟꯖꯒꯦꯅ ꯈꯜꯂꯒ ꯂꯩꯖꯔꯨꯕꯅꯤ ꯑꯗꯨꯕꯨ ꯐꯖꯗꯕ ꯑꯣꯏꯔꯝꯗꯅ ꯉꯁꯤ ꯑꯩ ꯑꯋꯥꯐꯝꯗ ꯇꯥꯔꯦ ꯋꯥꯈꯜꯁꯦ ꯅꯨꯡꯉꯥꯏꯇ꯭ꯔꯦ ꯁꯅꯥꯗꯨ ꯄꯨꯔꯥ ꯐꯖꯗ꯭ꯔꯦ ꯃꯆꯨꯗꯨ ꯋꯥꯈꯜꯁꯤ ꯌꯥꯗ꯭ꯔꯦ ꯁꯅꯥ ꯃꯆꯨꯁꯨ ꯁꯦꯡꯗꯕ ꯃꯣꯍꯣꯔꯁꯨ ꯐꯥꯗꯕ ꯑꯗꯨꯒ ꯑꯁꯨꯛ ꯐꯠꯇꯕ ꯄꯣꯠ ꯌꯣꯟꯕꯁꯤ ꯗꯨꯀꯥꯟꯁꯤꯅ ꯎꯜꯇꯥ ꯐꯨꯜꯇꯥ ꯁꯤꯒꯨꯝꯕ ꯄꯣꯠ ꯐꯠꯇꯕ ꯇꯧꯕꯁꯤ ꯇꯧꯗꯕꯅ ꯐꯩ ꯁꯨꯃꯥꯏꯅ ꯇꯧꯕꯁꯤ ꯃꯤꯑꯣꯏ ꯑꯩꯈꯣꯏꯗ ꯌꯥꯝꯅ ꯃꯥꯡꯖꯔꯦ ꯑꯩ ꯄꯩꯁꯥꯁꯨ ꯃꯌꯥꯝ ꯃꯥꯡꯉꯦ ꯄꯣꯠꯅ ꯐꯠꯇꯕ ꯐꯪꯉꯦ ꯑꯗꯨꯅ ꯋꯥꯈꯜꯁꯤ ꯅꯨꯡꯉꯥꯏꯇ꯭ꯔꯦ ꯂꯥꯡꯇꯛꯅꯔꯦ ꯐꯠꯇꯕ ꯄꯣꯠ ꯄꯤꯁꯜꯂꯛꯇꯅ ꯁꯅꯥꯗꯨ ꯄꯨꯔꯥ ꯐꯠꯇ꯭ꯔꯦ ꯁꯅꯥ ꯑꯐꯠꯇꯕ ꯄꯤꯔꯛꯇꯅ ꯉꯁꯤ ꯑꯩ ꯋꯥꯈꯜ ꯌꯥꯝꯅ ꯅꯨꯡꯉꯥꯏꯇ꯭ꯔꯦ